ꯑꯩꯈꯣꯏꯒꯤ ꯃꯅꯤꯄꯨꯔ ꯏꯁꯇꯦꯠꯇꯗꯤ ꯑꯉꯥꯡ ꯑꯣꯏꯔꯤꯉꯩꯗꯒꯤ ꯁꯥꯟꯅ ꯈꯣꯠꯅ ꯄꯥꯝꯕ ꯑꯉꯥꯡꯁꯤꯡ ꯑꯁꯤꯕꯨ ꯂꯩꯀꯥꯏꯅ ꯀ꯭ꯂꯕꯅ ꯌꯣꯛꯈꯠꯄꯤꯗꯅ ꯁꯥꯟꯅꯕꯁꯤꯗ ꯄꯨꯛꯅꯤꯡ ꯆꯪꯅꯕ ꯀꯟꯅ ꯍꯣꯠꯅꯖꯩ ꯑꯗꯨꯒ ꯍꯥꯏꯔꯤꯕ ꯑꯉꯥꯡꯁꯤꯡ ꯑꯁꯤꯅ ꯐꯒꯠꯂꯛꯄ ꯃꯇꯝꯗꯗꯤ ꯑꯩꯈꯣꯏꯒꯤ ꯏꯁꯇꯦꯠ ꯁꯔꯀꯥꯔꯅ ꯃꯈꯣꯏꯕꯨ ꯃꯇꯦꯡ ꯄꯥꯡꯗꯨꯅ ꯃꯈꯣꯏꯅ ꯄꯥꯝꯖꯔꯤꯕ ꯂꯥꯏꯔꯤꯛꯁꯤꯡ ꯑꯁꯤꯗ ꯃꯄꯨꯡ ꯐꯥꯕ ꯃꯤ ꯑꯃ ꯑꯣꯏꯅꯅꯕ ꯃꯈꯣꯏꯅ ꯑꯗꯨꯝ ꯃꯇꯦꯡ ꯄꯥꯡꯖꯩ